ꯑꯩꯅ ꯑꯩꯈꯣꯏꯒꯤ ꯍꯤꯡꯒꯣꯟꯗ ꯆꯝꯄ꯭ꯔꯥ ꯄꯥꯝꯕꯤ ꯑꯃ ꯊꯥꯕꯅꯦ ꯑꯗꯣ ꯍꯦꯛ ꯊꯥꯕꯗꯒꯤ ꯏꯁꯤꯡ ꯃꯥꯏꯁꯤꯡ ꯆꯥꯏꯗꯅ ꯃꯈꯣꯡ ꯁꯣꯝꯕꯤꯗꯅ ꯄꯥꯝꯕꯤꯁꯦ ꯀꯟꯅ ꯋꯥꯅ ꯍꯣꯠꯅꯖꯔꯛꯑꯒ ꯍꯟꯗꯛꯇꯤ ꯃꯄꯥꯟꯒ ꯐꯖꯅ ꯁꯥꯔꯒ ꯃꯍꯩ ꯌꯥꯝ ꯄꯥꯟꯂꯦ ꯆꯝꯄ꯭ꯔꯥ ꯌꯥꯝ ꯄꯥꯜꯂꯦ ꯑꯗꯣ ꯃꯄꯥꯟꯒ ꯁꯥꯔꯒ ꯃꯍꯩ ꯃꯍꯩꯒ ꯐꯖꯅ ꯄꯥꯟꯂꯛꯄꯁꯤ ꯎꯕꯗ ꯏꯁꯥꯗ ꯌꯥꯝ ꯍꯔꯥꯎꯋꯤ ꯍꯥꯏꯗꯤ ꯑꯩꯅ ꯄꯤꯛꯏ ꯉꯩꯗꯩ ꯁꯦꯝꯕꯤꯈꯤꯕꯗꯣ ꯉꯁꯤꯗꯤ ꯃꯄꯨꯡ ꯐꯥꯅ ꯐꯖꯅ ꯄꯥꯟꯕꯁꯤ ꯎꯕꯗ ꯃꯊꯪꯗ ꯁꯤꯒꯨꯝꯃꯥꯏꯅ ꯆꯝꯄ꯭ꯔꯥ ꯅꯠꯇ꯭ꯔꯁꯨ ꯍꯩꯅꯣ ꯑꯣꯏꯔꯁꯨ ꯍꯩ ꯔꯥ ꯃꯈꯜ ꯃꯌꯥꯝ ꯑꯃ ꯂꯩꯁꯤꯁꯨ ꯐꯖꯅ ꯁꯦꯝꯃꯒ ꯊꯥꯔꯒ ꯁꯨꯃꯥꯏꯅ ꯐꯖꯅ ꯄꯥꯟꯍꯟꯒꯦꯀꯣ ꯍꯥꯏꯕꯒꯤ ꯋꯥꯈꯜꯗ ꯌꯥꯝ ꯅꯨꯡꯉꯥꯏꯕ ꯑꯃ ꯐꯥꯎꯋꯦ ꯑꯗꯨꯒ ꯑꯩ ꯂꯩꯁꯨ ꯌꯥꯝ ꯄꯥꯝꯃꯦ ꯑꯗꯨꯅ ꯂꯩꯒꯨꯝꯕ ꯁꯨꯝ ꯄꯥꯝꯕꯤꯒꯨꯝꯕ ꯃꯤꯉꯣꯟꯗꯒꯤ ꯐꯨꯛꯎꯔꯒ ꯑꯣꯏꯔꯁꯨ ꯂꯩꯔꯨꯕꯕꯨ ꯑꯣꯏꯔꯁꯨ ꯊꯥꯕꯁꯦ ꯑꯗꯨ ꯃꯣꯏꯅ ꯐꯖꯅ ꯂꯩꯒ ꯐꯖꯅ ꯁꯥꯠꯂꯛꯄ ꯃꯇꯝꯗ ꯏꯁꯥꯗ ꯌꯥꯝ ꯍꯔꯥꯎꯖꯕ ꯅꯨꯡꯉꯥꯏꯖꯕ ꯑꯃ ꯐꯥꯎꯋꯤ ꯍꯥꯏꯗꯤ ꯑꯩꯅ ꯄꯥꯝꯖꯅ ꯇꯧꯈꯤꯕꯗꯣ ꯄꯥꯝꯖꯅ ꯃꯣꯏꯗ ꯍꯣꯠꯅꯖꯈꯤꯕ ꯉꯩꯗꯣ ꯂꯩꯗꯣ ꯐꯖꯅ ꯁꯥꯠꯂꯒ ꯃꯣꯏꯅ ꯃꯤꯅ ꯎꯕꯗ ꯑꯦ ꯅꯣꯏꯒꯤ ꯂꯩꯁꯤꯗꯤ ꯌꯥꯝ ꯐꯖꯩꯅꯦ ꯃꯆꯨꯒꯥꯁꯤ ꯌꯥꯝ ꯐꯖꯩꯒ ꯍꯥꯏꯔꯒ ꯐꯖꯅ ꯁꯥꯠꯂꯤꯍꯦꯒ ꯍꯥꯏꯔꯛꯄꯁꯤ ꯏꯁꯥꯗ ꯌꯥꯝ ꯍꯔꯥꯎꯕ ꯑꯃ ꯐꯥꯎꯋꯦ ꯑꯩꯅ ꯁꯦꯝꯖꯈꯤ ꯈꯩꯗꯣ ꯃꯄꯨꯡ ꯐꯥꯔ ꯃꯥꯟꯂꯦ ꯍꯥꯏꯅ ꯈꯟꯂꯦ